ꯁꯥꯕ ꯃꯇꯝꯗ ꯂꯝꯍꯥꯡꯗ ꯅꯠꯇ꯭ꯔꯒ ꯇꯨꯔꯦꯟ ꯃꯄꯥꯟꯒꯨꯝꯕ ꯁꯨꯝ ꯐꯝꯂꯤꯉꯩꯗ ꯑꯁꯃꯥꯟꯗ ꯌꯦꯡꯈꯠꯄꯗ ꯊꯋꯥꯟꯃꯤꯆꯥꯛꯅ ꯆꯤꯡꯕ ꯂꯩꯔꯤꯕ ꯌꯨꯅꯤꯕꯔꯁ ꯁꯤꯗ ꯌꯦꯡꯕ ꯃꯇꯝꯗ ꯊꯋꯥꯟꯃꯤꯆꯥꯛ ꯃꯊꯤ ꯇꯥꯔꯛꯄ ꯎꯏ ꯍꯥꯏꯔꯤꯕ ꯊꯋꯥꯟꯃꯤꯆꯥꯛ ꯃꯊꯤ ꯑꯁꯤ ꯇꯥꯔꯛꯄ ꯃꯇꯝꯗ ꯌꯥꯝ ꯐꯖꯅ ꯑꯩꯈꯣꯏꯅ ꯌꯦꯡꯕꯗ ꯌꯥꯝ ꯐꯖꯩ ꯑꯗꯨꯕꯨ ꯂꯩꯃꯥꯏꯗ ꯇꯥꯗ꯭ꯔꯤꯉꯩ ꯃꯔꯛꯇ ꯃꯥꯁꯦ ꯃꯥꯡꯈꯤ ꯍꯥꯏꯔꯤꯕ ꯊꯋꯥꯟꯃꯤꯆꯥꯛ ꯃꯊꯤ ꯑꯁꯦ ꯇꯥꯔꯛ ꯄ ꯎꯕꯗ ꯑꯩꯈꯣꯏꯅ ꯌꯥꯝꯅ ꯐꯖꯍꯟꯕ ꯐꯖꯕ ꯑꯃꯗꯤ ꯄꯨꯛꯅꯤꯡꯗ ꯅꯨꯡꯉꯥꯏꯕ ꯄꯣꯛꯏ ꯑꯗꯨꯕꯨ ꯂꯩꯃꯥꯏꯗ ꯇꯥꯗ꯭ꯔꯤꯉꯥꯏꯗꯗꯤ ꯃꯍꯥꯛ ꯑꯁꯤ ꯃꯥꯡꯈꯤ